ꯍꯜꯂꯣ ꯁ꯭ꯀ꯭ꯔꯤꯞ ꯔꯥꯏꯇꯔ ꯑꯣꯏꯕꯤꯔꯕ꯭ꯔꯣ ꯑꯣꯀꯦ ꯑꯥ ꯃꯦ ꯗꯥꯏꯔꯦꯛꯇꯔ ꯍꯦꯅꯥ ꯑꯥ ꯑꯗꯣ ꯍꯟꯗꯛ ꯑꯩꯈꯣꯏꯒꯤ ꯄꯨꯁꯄꯥ ꯊ꯭ꯔꯤ ꯅꯝꯒꯗꯕꯅꯤ ꯑꯗꯣ ꯁꯣꯝꯁꯤꯦ ꯑꯥ ꯍꯟꯗꯛ ꯄꯨꯁꯄꯥ ꯇꯨ ꯂꯣꯏꯈ꯭ꯔꯦ ꯄꯨꯁꯄꯥ ꯊ꯭ꯔꯤ ꯅꯝꯒꯗꯕꯅꯤ ꯄꯨꯁꯄꯥ ꯊ꯭ꯔꯤꯁꯦ ꯁꯣꯝꯒꯤ ꯁ꯭ꯀꯤꯟ ꯁꯤꯗ ꯑꯣꯏꯅ ꯄꯨꯕꯤꯕ

ꯑꯥ ꯑꯥ ꯑꯣ ꯌꯥꯏ ꯌꯥꯏ ꯌꯥꯏ ꯌꯥꯏ ꯌꯥꯏ ꯑꯥ ꯑꯗꯨ ꯐꯖꯅꯤ

ꯌꯥꯏ ꯌꯥꯏ ꯌꯥꯏ ꯑꯩꯒꯤ ꯑꯄꯥꯝꯕꯁꯨ ꯑꯗꯨꯃꯛꯅꯤ ꯍꯦꯔꯣꯁꯤ ꯑꯥ ꯅꯣꯏꯒꯤ ꯁ꯭ꯀ꯭ꯔꯤꯟꯒꯤ ꯑꯣꯏꯅ ꯀꯔꯝ ꯀꯔꯝꯕ ꯂꯩꯒꯦ ꯁꯨꯝ

ꯑꯥ ꯑꯗꯨ ꯐꯒꯅꯤ ꯑꯗꯨ ꯐꯒꯅꯤ ꯄꯩꯁꯥ ꯅꯨꯡꯁꯥꯒꯤꯗꯤ ꯑꯗꯨꯝ ꯑꯩꯈꯣꯏ ꯕꯖꯦꯠ ꯑꯩꯈꯣꯏꯒꯤ ꯑꯗꯨꯝ ꯈꯔ ꯑꯗꯨꯝ ꯇꯧꯒꯅꯤ ꯑꯗꯨꯝ ꯑꯗꯣ ꯑꯩꯈꯣꯏꯒꯤ ꯕꯦꯗ ꯁꯥꯕꯗ ꯕꯦꯗꯁꯤ ꯌꯥꯒꯅꯤ ꯌꯥꯒꯅꯤ ꯑꯗꯨꯒꯤꯗꯤ ꯑꯩꯅ ꯂꯣꯏꯅ ꯇꯧꯒꯅꯤ ꯑꯗꯨ ꯊꯨꯅꯉꯥꯏꯒꯤ ꯄ꯭ꯂꯥꯟꯅꯤꯡꯗꯤ ꯂꯣꯏꯅ ꯁꯦꯝ ꯁꯥꯕ ꯂꯣꯏꯖꯔꯦ

ꯍꯟꯗꯛꯀꯤ ꯕꯖꯦꯠꯁꯤꯗꯒꯤ ꯍꯦꯟꯅ ꯕꯠꯖꯦꯠ ꯀꯥꯔꯛꯅꯉꯥꯏꯒꯤ ꯗꯃꯛꯇ ꯌꯥꯝꯅ ꯃꯌꯥꯝꯅ ꯄꯥꯝꯅꯕ ꯄꯨꯁꯄꯥ ꯇꯨꯁꯨ ꯑꯗꯨꯝ ꯄꯥꯝꯅꯈꯤ ꯄꯨꯁꯄꯥ ꯊ꯭ꯔꯤꯁꯤ ꯑꯗꯨꯗꯒꯤꯍꯦꯟꯅ ꯄꯥꯝꯅꯕꯒꯤ ꯗꯃꯛꯇ ꯑꯩꯈꯣꯏꯅ ꯇꯧꯒꯗꯕꯅꯤ ꯍꯣꯏ ꯍꯣꯏ ꯍꯣꯏ ꯁ꯭ꯔꯤꯟ ꯔꯥꯏꯇꯔꯗꯨ ꯑꯗꯨꯝ ꯄꯨꯔꯛꯑꯒ ꯃꯇꯨꯡꯗ ꯐꯖꯩ ꯐꯖꯗꯦ ꯍꯥꯏꯕꯗꯨ ꯍꯥꯟꯅꯗꯒꯤ ꯐꯖꯅꯕ ꯃꯑꯣꯡꯗ ꯇꯧꯕꯤꯔꯛꯑꯣ ꯑꯗꯨꯗ ꯌꯦꯡꯉꯒꯦ